ꯁ꯭ꯋꯥꯏꯗ ꯐꯝꯃꯁꯤꯔꯥ ꯎꯝ

ꯂꯣꯏꯅ ꯇꯥꯏꯅꯦꯍꯦ ꯀꯔꯤ ꯍꯥꯏꯕ ꯂꯧꯒꯗꯣꯏꯁꯦ ꯀꯔꯤ ꯍꯥ ꯍꯥ ꯍꯥ ꯍꯣꯏ ꯑꯣ ꯄꯣꯠꯆꯩꯁꯦ ꯑꯧ ꯄꯨꯂꯞ ꯄꯨꯂꯞ ꯂꯧꯒꯗꯧꯕ ꯗꯨꯀꯥꯟꯒꯤ ꯗꯨꯀꯥꯟ ꯐꯝꯕꯒꯤ ꯄꯣꯠꯆꯩ ꯄꯨꯂꯞ ꯄꯨꯂꯞ ꯍꯣꯏ ꯁꯪꯒꯣꯝ ꯊꯥꯎ ꯑꯗꯒꯤ ꯀꯩꯅꯣ ꯆꯅꯝ ꯇꯤꯜꯂꯧ ꯑꯗꯒꯤ ꯑꯜꯂꯨ ꯍꯋꯥꯏ ꯆꯦꯡꯋꯥꯏ ꯂꯣꯏꯅ ꯂꯧꯒꯗꯕ ꯍꯣꯏ ꯍꯣꯏ ꯍꯥꯟꯗꯒꯤꯁꯨ ꯑꯥ ꯍꯧꯅ ꯑꯗꯨꯝ ꯑꯩ ꯑꯗꯨꯝ ꯂꯧꯅꯔꯛꯏꯗꯨꯅꯦ ꯑꯗꯨ ꯍꯧꯖꯤꯛꯁꯨ ꯑꯗꯨꯝ ꯈꯔ ꯌꯥꯝꯅ ꯂꯧꯒꯦ ꯇꯧꯕ

ꯉꯥꯔꯤꯁꯨ ꯂꯧꯅꯤ ꯑꯗꯒꯤ ꯀꯩꯅꯣꯁꯨ ꯂꯧꯅꯤ ꯂꯣꯏꯅꯃꯛ ꯑꯌꯥꯎꯕ ꯈꯨꯗꯤꯡꯃꯛ ꯄꯨꯝꯅꯃꯛ ꯂꯣꯏꯅ ꯂꯧꯅꯤ ꯑꯥꯎ ꯍꯣ ꯑꯗꯨꯁꯨ ꯂꯧꯒꯦ ꯑꯗꯨꯁꯨ

ꯑꯥ ꯑꯣ ꯍꯣꯏ ꯍꯣꯏ ꯑꯗꯨꯗꯤ ꯂꯣꯏꯅꯃꯛ ꯂꯧꯅꯤ ꯄꯣꯠꯆꯩꯗꯤ ꯂꯣꯏꯅ ꯁꯨꯅꯅꯕ ꯑꯩ ꯍꯥꯟꯅꯁꯨ ꯑꯗꯨꯝ ꯂꯧꯔꯤꯗꯨꯅꯤ ꯍꯥꯟꯅꯁꯨ ꯑꯗꯨꯝ ꯑꯩꯈꯣꯏ ꯑꯗꯨꯝ ꯂꯥꯛꯑꯒ ꯂꯧꯔꯤꯗꯨꯅꯤ ꯑꯗ ꯍꯧꯖꯤꯛꯁꯤ ꯑꯧ ꯍꯣꯏ ꯍꯣꯏ ꯍꯣꯏ ꯑꯧ ꯌꯥꯏ ꯌꯥꯏ ꯀꯩꯅꯣ ꯇꯧꯋꯦ ꯑꯩꯈꯣꯏ ꯍꯧꯖꯤꯛꯇꯤ ꯀꯩꯅꯣꯅꯤꯅ ꯂꯥꯟꯒꯤ ꯃꯇꯝꯅꯤꯅ ꯄꯣꯠꯆꯩꯁꯦ ꯈꯔ ꯍꯣꯡꯗꯣꯛꯑꯦꯅ ꯇꯥꯏ ꯃꯃꯟꯖꯦ ꯈꯔ ꯇꯥꯏꯌꯦꯅ ꯇꯥꯏ ꯑꯗꯨ ꯀꯩꯅꯣ ꯇꯧꯕ꯭ꯔꯣ ꯈꯔ ꯈꯔ ꯍꯣꯡꯅ ꯄꯤꯕ ꯌꯥꯕ꯭ꯔꯥ ꯀꯃꯥꯏꯅ ꯇꯧꯕ

ꯍꯣꯏ ꯍꯣꯏ ꯍꯣꯏ ꯍꯣꯏ ꯍꯣꯏ ꯑꯗꯨꯁꯨ ꯑꯗꯨꯝ ꯂꯧꯁꯟꯒꯦ ꯌꯥꯏꯌꯦ ꯑꯗꯨꯁꯨ ꯂꯣꯏꯅꯃꯛ ꯂꯧꯕ ꯌꯥꯏ ꯑꯗꯨꯝ ꯀꯩꯅꯣ ꯑꯗꯨꯒꯤ ꯑꯍꯣꯏ ꯒꯨꯠꯅꯥꯏꯠꯀꯨꯝꯕ ꯀꯔꯤꯒꯨꯝꯕꯁꯨ ꯂꯣꯏꯅ ꯂꯩꯕ ꯅꯠꯇ꯭ꯔꯣ ꯑꯣ ꯍꯣꯏ ꯍꯣꯏ ꯑꯗꯨ ꯃꯃꯟꯗꯤ ꯈꯔ ꯈꯔ ꯍꯥꯟꯅꯒꯤ ꯃꯃꯟꯗꯣ ꯑꯗꯨꯗꯒꯤ ꯈꯔ ꯈꯔ ꯇꯥꯅꯗꯤ ꯄꯤꯕꯤꯌꯣ ꯑꯗꯣ ꯑꯩ ꯂꯧꯕꯒꯤꯗꯤ ꯂꯣꯏꯅꯃꯛ ꯂꯧꯔꯅꯤ

ꯍꯣꯏ ꯍꯣꯏ ꯎꯝ ꯑꯗꯨꯗꯤ

ꯒꯥꯔꯤꯗꯤ ꯑꯩꯈꯣꯏꯅ ꯄꯨꯔꯒ ꯂꯥꯛꯀꯅꯤ ꯑꯗꯨꯒ ꯄꯩꯁꯥꯗꯤ ꯖꯤꯄꯦꯗ ꯑꯗꯨꯝ ꯀꯥꯄꯛꯄꯗꯤ ꯌꯥꯕ ꯅꯠꯇ꯭ꯔꯥ ꯎꯝ

ꯍꯣꯏ ꯍꯣꯏ ꯗꯥꯏꯚꯔ ꯊꯥꯔꯛꯀꯦ ꯑꯗꯣ ꯑꯩꯈꯣꯏꯒꯤ ꯃꯤꯊꯥꯏꯗ ꯑꯩꯈꯣꯏꯒꯤ ꯇꯦꯡꯀꯣꯠ ꯍꯥꯞꯄꯤ ꯑꯗꯒꯤ ꯀꯩꯅꯣ ꯄꯨꯈꯝꯒ ꯀꯔꯤ ꯀꯔꯥ ꯀꯣꯝꯄꯥꯛ ꯀꯔꯤ ꯀꯔꯥ ꯍꯥꯞꯄꯤ ꯑꯗꯨꯒꯨꯝꯕꯒꯥꯗꯨꯗꯤ ꯂꯩꯕ ꯅꯠꯇ꯭ꯔꯥ ꯑꯣ

ꯍꯣꯏ ꯍꯣꯏ ꯑꯗꯨꯗꯤ ꯂꯧꯔꯒꯦ

ꯍꯣ ꯍꯣ ꯍꯣꯏ ꯑꯗꯨ ꯍꯧꯖꯤꯛꯇꯤ ꯀꯥꯂꯦꯟꯒꯤ ꯃꯇꯝ ꯑꯣꯏꯕꯅꯤꯅ ꯑꯩꯈꯣꯏꯒꯤ ꯅꯥꯏꯁꯤꯜꯒꯨꯝꯕ ꯑꯩꯈꯣꯏꯒꯤ ꯄꯦꯀꯦꯠ ꯑꯅꯤ ꯍꯥꯟꯕꯤ ꯑꯩꯈꯣꯏ ꯃꯆꯥ ꯑꯃꯒ ꯑꯆꯧꯕꯗ ꯃꯆꯥ ꯑꯃ ꯍꯥꯞꯄꯤ ꯑꯗꯨꯒꯨꯝꯕꯒꯗꯤ ꯂꯩꯕ꯭ꯔꯥ ꯑꯥ ꯑꯣ ꯑꯗꯨꯁꯨ ꯂꯧꯒꯦ ꯑꯗꯣ ꯑꯩꯈꯣꯏ ꯑꯉꯥꯡ ꯊꯥꯔꯛꯀꯦ ꯒꯥꯔꯤꯗ ꯇꯧꯔꯀꯥꯟꯗ ꯑꯗꯨꯒ ꯄꯩꯁꯥꯁꯨ ꯑꯗꯨꯝ ꯀꯥꯄꯛꯀꯦ ꯍꯣꯏ ꯍꯣꯏ ꯃꯦꯔꯤꯒꯨꯝꯕ ꯑꯗꯒꯤ ꯑꯩꯈꯣꯏꯒꯤ ꯀꯩꯅꯣꯒꯨꯝꯕ ꯕꯣꯛꯁ ꯑꯣꯏꯅ ꯂꯧꯒꯦ ꯑꯗꯨꯒꯨꯝꯕ ꯑꯗꯒꯤ ꯀꯔꯤ ꯍꯥꯏꯅꯤ ꯑꯉꯥꯡꯒꯤ ꯂꯦꯁꯀꯨꯝꯕ ꯑꯆꯥꯄꯣꯠ ꯃꯨꯛꯗꯥꯜꯒꯨꯝꯕ ꯂꯩꯗꯅ ꯑꯗꯒꯤ ꯀꯩꯅꯣ ꯀꯪꯂꯥ ꯑꯗꯨꯒꯨꯝꯕꯒꯥꯗꯣ ꯑꯗꯨꯁꯨ ꯕꯣꯛꯁ ꯕꯣꯛꯁ ꯂꯣꯏꯅꯃꯛ ꯄꯦꯛꯀꯤꯡ ꯇꯧꯁꯟꯕꯤꯔꯣ ꯑꯗꯨꯗꯤ ꯑꯗꯨꯒꯨꯝꯕꯗꯣ ꯂꯣꯏꯅꯃꯛ ꯍꯥꯞꯆꯟꯕꯤꯔꯣ

ꯍꯋꯥꯏꯒꯨꯝꯕ ꯍꯋꯥꯏ ꯀꯥꯡꯇꯛꯀꯨꯝꯕ ꯍꯋꯥꯏ ꯃꯨꯛꯁꯣꯔꯤ ꯑꯗꯒꯤ ꯃꯪꯒꯟ ꯃꯄꯨꯝ ꯑꯗꯒꯤ ꯕꯗꯥꯝꯒꯨꯝꯕ ꯑꯗꯒꯤ ꯑꯗꯨꯒꯨꯝꯕ ꯍꯋꯥꯏꯗ ꯍꯥꯏꯔꯒꯗꯤ ꯆꯅꯥ ꯑꯗꯨꯒꯨꯝꯕꯒꯥꯗꯣ ꯑꯗꯨꯁꯨ ꯂꯣꯏꯅꯃꯛ ꯑꯗꯨꯝ ꯐꯪꯕ ꯅꯠꯇ꯭ꯔꯣ ꯑꯣ ꯑꯗꯨꯗꯤ ꯑꯩꯈꯣꯏꯒꯤ ꯑꯩꯗꯤ ꯕꯦꯛ ꯕꯦꯛ ꯉꯥꯛꯇꯅꯦ ꯂꯧꯗꯣꯏꯁꯦ ꯕꯦꯛ ꯕꯦꯛ ꯉꯥꯛꯇ ꯑꯗꯨꯝ ꯄꯦꯛꯀꯤꯡ ꯑꯗꯨꯝ ꯇꯧꯁꯜꯂꯒ ꯑꯗꯨꯝ ꯊꯝꯕꯤꯔꯣ ꯂꯣꯏꯅꯃꯛ ꯑꯗꯨꯝ ꯑꯉꯥꯡ ꯊꯥꯔꯛꯑꯒ ꯂꯧꯍꯜꯂꯒꯦ ꯍꯣꯏ ꯑꯗꯨꯁꯨ ꯂꯧꯒꯦ ꯍꯋꯥꯏꯖꯥꯔ ꯃꯔꯨ ꯂꯧꯒꯅꯤ ꯍꯋꯥꯏꯖꯥꯔ ꯃꯔꯨꯁꯨ ꯑꯗꯨꯝ ꯊꯝꯕꯤꯔꯣ ꯑꯗꯨꯝ ꯂꯧꯔꯒꯦ ꯎꯝ ꯍꯣꯏ ꯍꯣꯏ ꯍꯣꯏ ꯍꯣꯏ ꯀꯣꯁꯃꯦꯇꯤꯛꯀꯤ ꯄꯣꯠꯆꯩꯗꯣ ꯑꯗꯨꯁꯨ ꯂꯣꯏꯅꯃꯛ ꯂꯧꯒꯦ ꯑꯗꯨꯁꯨ ꯄꯥꯝꯃꯦ ꯂꯣꯏꯅꯃꯛ ꯑꯗꯨꯒꯨꯝꯕꯗꯨꯁꯨ ꯂꯣꯏꯅ ꯂꯧꯒꯦ ꯄꯥꯔꯐ꯭ꯌꯨꯝꯒꯨꯝꯕ ꯑꯗꯨꯒꯨꯝꯕꯗꯨꯁꯨ ꯍꯥꯞꯆꯟꯕꯤꯔꯛꯑꯣ ꯌꯥꯏ ꯄꯣꯠꯇꯤ ꯑꯗꯨꯝ ꯍꯣꯏ ꯑꯗꯨ ꯑꯩꯈꯣꯏꯗꯤ ꯂꯣꯏꯅꯃꯛ ꯌꯣꯟꯕꯅꯤꯅ ꯂꯣꯏꯅꯃꯛ ꯑꯌꯥꯎꯕ ꯈꯨꯗꯤꯡꯃꯛ ꯂꯣꯏꯅ ꯂꯧꯕ ꯌꯥꯏꯌꯦ ꯑꯗꯨꯝ ꯂꯣꯏꯅꯃꯛ ꯂꯧꯒꯅꯤꯌꯦ ꯍꯣꯏ ꯍꯣꯏ ꯑꯗꯨꯁꯨ ꯐꯩ ꯑꯗꯨꯁꯨ ꯑꯗꯨꯝ ꯍꯥꯞꯆꯟꯕꯤꯌꯣ ꯑꯗꯨꯁꯨ ꯑꯗꯨꯝ ꯂꯧꯔꯒꯦ ꯑꯗꯨꯁꯨ ꯕꯣꯛꯁ ꯕꯣꯛꯁꯇ ꯑꯗꯨꯝ ꯂꯧꯒꯗꯣꯏꯅꯤ

ꯕꯣꯛꯁ ꯍꯥꯄꯛꯑꯣ ꯑꯗꯨ ꯀꯩꯅꯣ ꯇꯧꯔꯁꯤ ꯑꯗꯨꯗꯤ ꯀꯩꯅꯣ ꯂꯣꯏꯅꯃꯛ ꯄꯦꯛꯀꯤꯡ ꯇꯧꯁꯟꯕꯤꯔꯣ ꯑꯗꯨꯒ ꯑꯩꯈꯣꯏ ꯄꯩꯁꯥꯗꯣ ꯀꯂꯦꯛꯁꯟ ꯇꯧꯕꯤꯔꯣ ꯑꯗꯨꯒ ꯄꯩꯁꯥꯗꯣ ꯑꯁꯨꯛ ꯇꯥꯔꯦ ꯍꯥꯏꯗꯣ ꯈꯪꯍꯜꯂꯛꯑꯣ ꯑꯗꯨꯒ ꯑꯩꯅ ꯄꯩꯁꯥ ꯀꯥꯄꯛꯑꯒꯦ ꯑꯉꯥꯡ ꯒꯥꯔꯤ ꯇꯧꯔꯀꯥꯟꯗ ꯊꯥꯔꯛꯑꯒꯦ ꯑꯗꯨꯗ ꯂꯣꯏꯅ ꯍꯥꯞꯆꯟꯕꯤꯔꯛꯑꯣ ꯄꯩꯁꯥꯗꯣ ꯑꯁꯨꯛ ꯇꯥꯏꯌꯦꯗꯣ ꯈꯪꯍꯜꯂꯛꯑꯣ ꯑꯩꯉꯣꯟꯗ ꯑꯩ ꯀꯥꯞꯆꯔꯛꯑꯒꯦ ꯍꯣꯏ ꯍꯣꯏ ꯍꯥꯄꯛꯑꯣ ꯌꯥꯔꯦ ꯑꯣ ꯌꯥꯅꯤ ꯌꯥꯅꯤ ꯑꯗꯨꯁꯨ ꯍꯥꯞꯆꯟꯕꯤꯔꯛꯑꯣ ꯌꯥꯅꯤ ꯑꯗꯨ ꯀꯂꯦꯛꯁꯟ ꯇꯧꯔꯒ ꯄꯩꯁꯥꯗꯣ ꯑꯃꯨꯛ ꯀꯥꯞꯄꯤꯔꯛꯑꯣꯀꯣ ꯑꯗꯨꯗꯤ ꯑꯩ ꯊꯝꯖꯔꯒꯦ